ꯍꯂꯣ ꯍꯂꯣ ꯇꯥꯏꯌꯦ ꯑꯣ ꯃꯥꯅꯦ ꯀꯩ ꯀꯩ ꯇꯥꯅꯁꯦꯕ ꯑꯣ ꯐꯛꯁꯤ ꯑꯣ ꯌꯥꯏ ꯑꯗꯨ ꯐꯛꯁꯤ ꯀꯌꯥꯝ ꯂꯧꯕꯤꯗꯣꯏꯅꯣ ꯐꯛ ꯐꯛꯁꯨ ꯐꯛ ꯂꯩ ꯊꯨꯃꯣꯛ ꯂꯩ ꯐꯛꯅ ꯀꯌꯥꯝ ꯂꯧꯕꯤꯗꯣꯔꯤꯕ ꯊꯨꯃꯣꯛꯅ ꯀꯌꯥꯝ ꯂꯧꯕꯤꯗꯣꯔꯤꯕ ꯍꯥꯏꯕꯗꯨ ꯍꯥꯏꯐꯦꯠ ꯍꯥꯏꯕꯤꯔꯛꯎꯅꯦ ꯑꯗꯨꯝ ꯀꯧꯅꯥꯒꯨꯝꯕꯁꯤ ꯐꯛ ꯑꯃ ꯁꯥꯕꯗ ꯑꯗꯨꯝ ꯀꯧꯅꯥ ꯃꯄꯨꯟ ꯃꯔꯤꯒꯨꯝꯕ ꯆꯪꯉꯤ ꯊꯨꯃꯣꯛ ꯁꯥꯕ ꯍꯥꯏꯗꯤ ꯊꯨꯃꯣꯛ ꯁꯥꯕ ꯌꯥꯡꯀꯣꯛ ꯁꯥꯕꯁꯤꯗꯅ ꯑꯗꯨꯝ ꯂꯤ ꯋꯥ ꯑꯗꯨꯝ ꯂꯤ ꯋꯥꯁꯤ ꯃꯔꯤꯃꯨꯛ ꯑꯗꯨꯝ ꯆꯪꯉꯤ ꯑꯗꯨ ꯅꯪ ꯂꯧꯗꯣꯏꯁꯤ ꯊꯨꯃꯣꯛꯀ ꯐꯛꯀ ꯇꯧꯔꯣ ꯐꯛꯁꯤꯅ ꯀꯌꯥꯝ ꯁꯥꯡꯕ ꯑꯣꯏꯗꯣꯏꯅꯣ ꯊꯨꯃꯣꯛꯁꯤ ꯀꯌꯥꯝ ꯆꯥꯎꯕ ꯍꯥꯏꯗꯤ ꯀꯔꯤ ꯀꯔꯤꯗ ꯁꯤꯖꯤꯟꯅꯅꯤꯉꯥꯏꯅꯣ ꯑꯗꯨ ꯐꯛꯁꯤꯅ ꯀꯌꯥꯝ ꯁꯥꯡꯕ ꯑꯣꯏꯗꯣꯏꯅꯣ ꯑꯗꯨ ꯍꯥꯏꯐꯦꯠ ꯍꯥꯏꯕꯤꯔꯛꯎꯅꯦ

ꯇꯣꯡꯕꯁꯤ ꯑꯗꯨꯝ ꯇꯣꯡꯉꯤ ꯁꯥꯔꯤꯕ ꯃꯤꯗꯨꯒꯤ ꯑꯗꯨꯝ ꯄꯥꯔꯁꯦꯟ ꯈꯔ ꯄꯤꯈ꯭ꯔꯒ ꯑꯗꯨꯝ ꯍꯥꯏꯗꯤ ꯑꯩꯅ ꯀꯧꯅꯥꯗꯨꯁꯨ ꯏꯁꯥꯒꯤ ꯑꯗꯨꯝ ꯊꯥꯖꯕꯅꯦꯕ ꯑꯗꯨꯅ ꯀꯧꯅꯥ ꯂꯩꯕꯒꯤ ꯃꯃꯟꯁꯨ ꯌꯥꯝ ꯆꯠꯇ꯭ꯔꯦ ꯂꯤ ꯂꯩꯕꯒꯤ ꯃꯃꯟꯁꯨ ꯌꯥꯝꯅ ꯀꯩꯗꯧꯗ꯭ꯔꯦ ꯑꯗꯨꯅ ꯑꯩꯅ ꯑꯩꯒꯤ ꯂꯝ ꯑꯇꯣꯞꯄ ꯑꯥ ꯈꯤꯇꯪ ꯂꯥꯞꯅ ꯂꯝ ꯑꯃ ꯂꯩꯔꯒ ꯑꯗꯨꯝ ꯊꯥꯖꯕꯅꯤ ꯑꯗꯨꯅ ꯃꯣꯏ ꯁꯤꯟꯃꯤꯒꯤ ꯈꯔ ꯑꯗꯨꯝ ꯄꯤꯈ꯭ꯔꯒ ꯑꯗꯨꯝ ꯀꯥꯅꯕ ꯀꯥꯅꯕꯗꯤ ꯑꯗꯨꯝ ꯀꯥꯅꯩ ꯍꯣꯏ ꯍꯣꯏ ꯐꯪꯉꯤ ꯑꯣ ꯂꯩꯗꯦ ꯂꯩꯗꯦ ꯏꯁꯥꯒꯤ ꯑꯣꯏꯅ ꯊꯥꯖꯕꯅꯤ ꯍꯣꯍꯣꯏ ꯍꯣꯍꯣꯏ ꯌꯥꯔꯦ ꯌꯥꯔꯦ ꯑꯗꯨꯝ ꯑꯩ ꯗꯤꯂꯤꯕꯔꯤ ꯇꯧꯖꯔꯛꯑꯒꯦ